ꯏꯃꯥ ꯀꯩꯊꯦꯜꯒꯤ ꯐꯣꯇꯣꯒ꯭ꯔꯥꯐ ꯁꯤꯅꯤ ꯑꯩꯅ ꯆꯥꯟꯁ ꯐꯪꯂꯗꯤ ꯁꯣ ꯇꯧꯕ ꯄꯥꯝꯂꯤꯁꯦ ꯃꯔꯝꯗꯤ ꯃꯃꯥ ꯃꯌꯥꯝꯒꯤ ꯀꯩꯊꯦꯜꯅꯦꯕ ꯃꯁꯤꯒꯤ ꯀꯩꯊꯦꯜꯁꯤꯅ ꯈꯋꯥꯏꯗꯒꯤ ꯆꯥꯎꯕ ꯅꯨꯄꯤ ꯈꯛꯇꯒꯤ ꯑꯣꯏꯕ ꯀꯩꯊꯦꯜꯅꯦꯕ ꯑꯦꯁꯤꯌꯥꯗ ꯃꯁꯤ ꯑꯩꯈꯣꯏꯅ ꯑꯩꯈꯣꯏꯒꯤ ꯅꯥꯠꯀꯤ ꯑꯣꯏꯕ ꯂꯂꯣꯟ ꯏꯇꯤꯛ ꯑꯣꯏꯕ ꯃꯐꯝ ꯃꯐꯝ ꯑꯃꯁꯨ ꯑꯣꯏꯔꯤꯑꯕ ꯃꯁꯤꯒꯤ ꯃꯐꯝ ꯑꯁꯤꯗ ꯂꯣꯟ ꯂꯂꯣꯟ ꯏꯇꯤꯛ ꯇꯧꯔꯤꯕꯁꯤꯡ ꯑꯁꯤ ꯅꯨꯄꯤ ꯈꯛꯇꯅꯦꯕ ꯃꯁꯤꯗ ꯃꯈꯜ ꯃꯈꯥꯒꯤ ꯄꯣꯠꯂꯝ ꯀꯌꯥ ꯑꯃꯁꯨ ꯐꯪꯏ ꯂꯝꯗꯝꯁꯤꯗ ꯄꯨꯊꯣꯛꯆꯕ ꯃꯃꯤꯡ ꯈꯔꯗꯪ ꯄꯜꯂꯕꯗ ꯍꯦꯟꯂꯨꯝꯒꯤ ꯄꯣꯠꯂꯝ ꯑꯗꯒꯤ ꯃꯔꯨ ꯃꯔꯥꯡ ꯑꯗꯩ ꯂꯝꯗꯝꯁꯤꯗ ꯐꯪꯕ ꯍꯦꯟꯗꯤꯀ꯭ꯔꯥꯐꯀꯤ ꯄꯣꯠ ꯂꯝꯁꯤꯡ ꯂꯝꯗꯝꯁꯤꯗ ꯁꯥꯖꯕ ꯑꯗꯒꯤ ꯌꯨꯝꯒꯤ ꯆꯪꯒꯗꯕ ꯄꯣꯠꯂꯝꯁꯤꯡ ꯁꯤꯁꯨꯅꯦꯕ ꯏꯃꯥ ꯀꯩꯊꯦꯜ ꯑꯁꯤ ꯃꯅꯤꯄꯨꯔꯒꯤ ꯂꯥꯏꯅꯤꯡ ꯂꯤꯆꯠꯀ ꯌꯥꯝꯅ ꯃꯔꯤ ꯂꯩꯅꯕ ꯀꯩꯊꯦꯜ ꯑꯃꯁꯨ ꯑꯣꯏꯑꯕ ꯀꯩꯊꯦꯜ ꯑꯁꯤ ꯅꯨꯄꯤ ꯁꯤꯡ ꯈꯛꯇꯅ ꯂꯂꯣꯟ ꯏꯇꯤꯛ ꯇꯧꯕ ꯃꯐꯝꯅꯤ ꯑꯗꯨꯒ ꯅꯨꯄꯤꯅ ꯅꯨꯄꯤ ꯏꯟꯇꯔꯄ꯭ꯔꯤꯅꯔ ꯃꯌꯥꯝ ꯑꯃꯁꯨ ꯃꯁꯤꯗꯒꯤ ꯊꯣꯛꯂꯛꯑꯦꯕ ꯏꯃꯥ ꯀꯩꯊꯦꯜ ꯑꯁꯤ ꯅꯨꯄꯤꯁꯤꯡꯅ ꯀꯗꯥꯏ ꯐꯥꯎꯕ ꯇꯧꯕ ꯉꯝꯒꯦ ꯍꯥꯏꯕꯗꯨ ꯎꯠꯂꯦꯕ ꯅꯨꯄꯤꯁꯤꯡ ꯃꯔꯝ ꯑꯁꯤꯅꯅꯦ ꯑꯩꯅ ꯏꯃꯥ ꯀꯩꯊꯦꯜꯒꯤ ꯐꯣꯇꯣꯒ꯭ꯔꯥꯐ ꯑꯁꯤ ꯏꯟꯗꯤꯌꯥꯒꯤ ꯊꯥꯛꯇ ꯔꯤꯄ꯭ꯔꯖꯦꯟ ꯇꯧꯔꯤꯕꯅꯦ